ꯍꯨꯖꯤꯛꯀꯤ ꯑꯣꯏꯔꯤꯕ ꯐꯤꯕꯝꯁꯤꯗ ꯑꯦꯗꯕꯔꯇꯥꯏꯁꯃꯦꯟ ꯃꯤ ꯈꯨꯗꯤꯡꯃꯛ ꯌꯧꯍꯟꯕ ꯈ꯭ꯋꯥꯏꯗꯒꯤ ꯌꯥꯝꯅ ꯈ꯭ꯋꯥꯏꯗꯒꯤ ꯌꯥꯝꯕ ꯃꯤ ꯃꯁꯤꯡꯗ ꯌꯧꯍꯟꯕ ꯑꯦꯗꯕꯔꯇꯥꯏꯁꯃꯦꯟ ꯃꯑꯣꯡ ꯍꯥꯏꯔꯒꯗꯤ ꯁꯣꯁꯣꯜ ꯃꯤꯗꯤꯌꯥ ꯇꯧꯕ ꯇꯧꯁꯨ ꯇꯧꯅꯔꯤ ꯍꯧꯖꯤꯛ ꯏꯟꯁꯇꯒ꯭ꯔꯥꯝ ꯐꯦꯁꯕꯨꯛ ꯑꯁꯤ ꯇꯨꯏꯇꯔ ꯀꯩ ꯑꯁꯤꯒꯨꯝꯃ ꯃꯌꯥꯝ ꯑꯝꯗ ꯁꯣꯁꯦꯜ ꯃꯤꯗꯤꯌꯥ ꯃꯌꯥꯝ ꯃꯈꯜ ꯃ ꯃꯌꯥꯝ ꯑꯃꯗ ꯑꯦꯗꯕꯔꯇꯥꯏꯁ ꯇꯧꯅꯕꯁꯦ ꯑꯁꯤꯅꯦ ꯑꯗꯨꯝ ꯈꯜꯂꯦ ꯑꯣꯏꯁꯨ ꯑꯣꯏ ꯑꯗꯨꯒ ꯑꯗꯨꯒ ꯑꯩꯈꯣꯏꯒꯤ ꯑꯦꯗꯕꯔꯇꯥꯏꯁꯃꯦꯟꯁꯦ ꯀꯔꯝꯕ ꯑꯩꯉꯣꯟꯗ ꯏꯟꯐ꯭ꯂꯨꯋꯤꯟꯁ ꯇꯧꯒꯦ ꯍꯥꯏꯕ ꯃꯇꯝꯗ ꯐꯦꯝꯂꯤꯒꯤ ꯋꯥꯔꯤ ꯌꯥꯎꯕ ꯋꯥꯔꯤ ꯈꯔ ꯌꯥꯎꯕ ꯐꯦꯃꯤꯂꯤꯒꯤ ꯑꯣꯏꯕꯁꯦ ꯌꯥꯝꯅ ꯑꯩꯉꯣꯟꯗꯗꯤ ꯍꯥꯏꯗꯤ ꯃꯣꯏ ꯑꯦꯇꯦꯆ ꯏꯟꯐ꯭ꯂꯨꯋꯦꯟꯁ ꯇꯧꯋꯦ ꯍꯣꯏ ꯅꯨꯡꯉꯥꯏ ꯑꯩꯉꯣꯟꯗ ꯍꯦꯟꯅ ꯑꯗꯨꯗ ꯅꯨꯡꯉꯥꯏꯍꯟꯕ ꯅꯨꯡꯁꯤꯕ ꯃ ꯌꯥꯎꯔꯛꯄ ꯄꯣꯠꯇꯣ ꯍꯦꯟꯅ ꯄꯥꯝꯍꯟꯕ ꯀꯦꯅꯣ ꯇꯧꯋꯦ ꯑꯩꯈꯣꯏꯒꯤ ꯗꯤꯋꯥꯂꯤ ꯃꯇꯝꯗ ꯑꯦꯗꯕꯔꯇꯥꯏꯁꯃꯦꯟ ꯑꯃ ꯑꯩꯈꯣꯏꯌꯤ ꯐꯣꯟ ꯐꯣꯟꯒꯤ ꯑꯦꯗꯕꯔꯇꯥꯏꯁꯃꯦꯟꯅꯦ ꯐꯣꯟꯒꯤ ꯑꯗꯨꯒ ꯃꯣꯕꯥꯏꯜ ꯐꯣꯟ ꯁ꯭ꯃꯥꯔꯠ ꯐꯣꯟ ꯄꯨꯔꯥ ꯒꯤꯐ ꯄꯤꯕꯒꯤ ꯑꯗꯣ ꯑꯩꯈꯣꯏꯒꯤ ꯃꯥ ꯃꯆꯥꯅꯨꯄꯤꯁꯦ ꯑꯦꯗꯣꯞ ꯇꯧꯕ ꯃꯆꯥꯅꯨꯄꯤꯅꯦꯕ ꯑꯩꯈꯣꯏꯒꯤ ꯑꯣꯔꯐꯅꯦꯆ ꯑꯃꯗ ꯃꯃꯥꯁꯤꯅ ꯄꯦꯔꯦꯟꯁꯤꯅ ꯑꯩꯈꯣꯏꯒꯤ ꯗꯣꯅꯦꯁꯟ ꯇꯧꯕ ꯆꯠꯄ ꯃꯇꯝꯗ ꯊꯦꯡꯅꯔꯒ ꯄꯨꯔꯛꯈꯤꯕ ꯃꯆꯥꯅꯨꯄꯤ ꯃꯆꯥꯅꯨꯄꯤ ꯌꯣꯛꯆꯈꯤꯕ ꯃꯆꯥꯅꯨꯄꯤꯁꯦ ꯁꯨꯃꯥꯏꯅ ꯇꯧꯔꯒ ꯔꯤꯂꯦꯠ ꯇꯧꯔꯒ ꯃꯃꯥ ꯑꯗꯨꯃꯥꯏꯅ ꯆꯥꯎꯔꯛꯑꯒ ꯀꯩ ꯃꯥꯅ ꯅꯨꯡꯁꯤꯅ ꯌꯣꯛꯄꯤꯔꯒ ꯋꯥꯔꯤ ꯑꯃ ꯌꯥꯎꯔꯒ ꯃꯥꯅ ꯑꯗꯨꯃꯥꯏꯅ ꯒꯤꯐ ꯇꯧꯔ ꯐꯣꯟꯗꯣ ꯒꯤꯐ ꯇꯧꯋꯦꯕ ꯑꯗꯨꯒꯤ ꯑꯦꯗꯕꯔꯇꯥꯏꯁꯃꯦꯟꯁꯦ ꯌꯥꯝꯅ ꯅꯨꯡꯁꯤ ꯑꯗꯨ ꯎꯕꯗ ꯑꯩꯁꯨ ꯍꯥꯏꯗꯤ ꯐꯣꯟꯗꯨꯃꯛ ꯅꯠꯇ꯭ꯔꯒꯁꯨ ꯏꯃꯥꯗ ꯀꯔꯤꯗ ꯒꯤꯐ ꯄꯤꯅꯤꯡꯕꯗꯣ ꯍꯣꯏ ꯃꯣꯏꯒꯤ ꯑꯦꯗꯕꯔꯇꯥꯏꯁꯇꯨꯗꯤ ꯐꯣꯟꯗꯤ ꯐꯣꯟꯒꯤꯅꯤ ꯑꯗꯣ ꯀꯩ ꯍꯥꯏꯔꯒꯁꯨ ꯑꯗꯨꯒꯨꯝꯕꯒꯤ ꯑꯃ ꯎꯔꯒ ꯑꯩꯈꯣꯏꯗ ꯍꯦꯟꯅ ꯏꯃꯥ ꯏꯄꯥꯗꯨ ꯍꯦꯟꯅ ꯍꯦꯟꯅ ꯅꯨꯡꯁꯤꯔꯛꯄ ꯑꯗꯨꯒꯨꯝꯕ ꯑꯃꯗꯤ ꯑꯗꯨꯝ ꯐꯥꯎꯋꯦ ꯑꯗꯨꯅ ꯑꯗꯨꯒꯤ ꯑꯦꯗꯕꯔꯇꯥꯏꯁꯃꯦꯟꯁꯦ ꯑꯩꯅ ꯐꯩ ꯃꯁꯤ ꯑꯗꯨꯝ ꯑꯁꯤ ꯌꯥꯝꯅ ꯃꯤꯉꯣꯟꯗꯁꯨ ꯅꯨꯡꯁꯤꯍꯟꯕ ꯐꯥꯎꯕ ꯅꯨꯡꯉꯥꯏꯍꯟꯕ ꯐꯥꯎꯒꯅꯤꯕ ꯑꯗꯨꯝ ꯈꯜꯂꯤ